ꯗ꯭ꯔꯥꯏꯚꯔ ꯀꯩꯅꯣꯝꯇ ꯍꯪꯒꯦ ꯑꯩꯈꯣꯏꯅ ꯍꯧꯖꯤꯛ ꯂꯩꯔꯤꯕ ꯃꯐꯝꯁꯦ ꯁꯤꯗꯒꯤꯅ ꯑꯗꯨꯒꯤ ꯃꯐꯝꯗꯨ ꯌꯧꯕꯗ ꯄꯨꯡ ꯀꯌꯥ ꯆꯪꯗꯧ ꯃꯥꯜꯂꯤ ꯍꯥꯏꯗꯤ ꯃꯣꯏ ꯂꯝꯕꯤ ꯁꯦꯝꯃꯝꯃꯤꯁꯦ ꯁꯤ ꯁꯨꯝ ꯉꯥꯏꯁꯤꯜꯂꯒ ꯂꯩ ꯇꯥꯔꯒꯗꯤ ꯑꯩꯈꯣꯏꯁꯦ ꯁꯣꯏꯗꯅ ꯊꯦꯡꯕ ꯇꯥꯔꯦ ꯑꯗꯨꯅ ꯑꯩꯈꯣꯏ ꯁꯣꯝꯒꯤ ꯂꯝꯕꯤ ꯁꯣꯝꯁꯤꯗꯒꯤ ꯆꯠꯈ꯭ꯔꯒꯗꯤ ꯑꯗꯨꯒꯤ ꯃꯐꯝꯗꯣ ꯌꯧꯕꯗ ꯄꯨꯡ ꯀꯌꯥꯃꯨꯛꯇꯤ ꯆꯪꯒꯗꯧ ꯃꯥꯜꯂꯤ ꯑꯝꯇ ꯆꯧꯔꯥꯛꯅ ꯄꯥꯔ ꯌꯦꯡꯉꯨꯅꯦ ꯑꯩꯈꯣꯏ ꯁꯤꯗꯒꯤ ꯑꯥ ꯃꯐꯝꯗꯨ ꯌꯧꯅꯕ ꯁꯣꯝꯒꯤ ꯂꯝꯕꯤꯁꯤꯗꯒꯤ ꯆꯠꯈ꯭ꯔꯗꯤ ꯄꯨꯡ ꯀꯌꯥꯗ ꯌꯧꯅꯤꯗꯣ ꯑꯝꯇ ꯗ꯭ꯔꯥꯏꯚꯔ ꯌꯦꯡꯉꯛꯎꯅꯦ